ꯍꯜꯂꯣ ꯃꯁꯤ ꯑꯩꯅ ꯇ꯭ꯔꯦꯟ ꯕꯨꯛꯀꯤꯡ ꯇꯧꯈꯤꯕ ꯑꯦꯛꯁꯄ꯭ꯔꯦꯁ ꯑꯗꯨ ꯅꯠꯇ꯭ꯔꯣ ꯑꯗꯨ ꯑꯣꯏꯔꯒꯗꯤ ꯉꯁꯤ ꯑꯩ ꯑꯃꯨꯛꯀ ꯑꯩꯅ ꯅꯍꯥꯟꯃꯨꯛ ꯇꯤꯛꯀꯦꯠ ꯇ꯭ꯔꯦꯟ ꯇꯤꯛꯀꯦꯠ ꯀꯛꯄꯁꯤꯗ ꯑꯩ ꯆꯦꯅꯥꯏꯗ ꯆꯠꯀꯗꯕꯅꯤ ꯑꯗꯨꯒꯤ ꯇ꯭ꯔꯦꯟ ꯇꯤꯛꯀꯦꯠ ꯀꯛꯄꯁꯤ ꯑꯩꯒꯤ ꯃꯤꯡꯁꯦ ꯆꯨꯝꯕ꯭ꯔ ꯂꯥꯟꯕ꯭ꯔ ꯍꯥꯏꯅ ꯑꯩ ꯆꯦꯛ ꯇꯧꯅꯤꯡꯕꯅꯦ ꯑꯩꯒꯤ ꯑꯥꯏ ꯗꯤꯁꯤꯒ ꯆꯥꯅꯕ꯭ꯔ ꯆꯥꯅꯗ꯭ꯔꯤꯕ ꯍꯥꯏꯕꯗꯨ ꯑꯩ ꯆꯦꯛ ꯇꯧꯖꯅꯤꯡꯕꯅꯤ ꯑꯗꯨ ꯑꯩꯅ ꯌꯦꯡꯕ ꯃꯇꯝꯗ ꯑꯩꯒꯤ ꯃꯤꯡꯁꯤ ꯈꯤꯇꯪ ꯁꯣꯏꯔꯝꯃꯦ ꯃꯤꯡꯒꯤ ꯏꯁꯄꯦꯜꯂꯤꯡꯁꯤ ꯈꯤꯇꯪ ꯂꯥꯜꯂꯝꯃꯦ ꯑꯗꯨꯗꯨꯅ ꯅꯣꯏꯒꯤ ꯅꯣꯏꯉꯣꯟꯗ ꯑꯩꯅ ꯔꯤꯀ꯭ꯋꯦꯁ ꯇꯧꯖꯔꯤ ꯃꯗꯨꯗꯤ ꯑꯩꯒꯤ ꯃꯤꯡꯗꯣ ꯑꯩꯒꯤ ꯑꯁꯦꯡꯕ ꯑꯥꯏ ꯗꯤꯗꯣ ꯑꯩ ꯊꯥꯖꯔꯛꯀꯦ ꯑꯩꯒꯤ ꯑꯥꯏ ꯗꯤꯁꯤꯗ ꯌꯦꯡꯕꯤꯗꯨꯅ ꯇꯤꯛꯀꯦꯠ ꯇ꯭ꯔꯦꯟ ꯇꯤꯛꯀꯦꯠꯇꯨꯒꯤ ꯑꯩꯒꯤ ꯃꯤꯡꯗꯣ ꯏꯁꯄꯦꯜꯂꯤꯡ ꯂꯥꯜꯂꯝꯃꯁꯨ ꯈꯤꯇꯪ ꯑꯥꯏ ꯗꯤꯗꯣ ꯌꯦꯡꯉꯒ ꯈꯤꯇꯪ ꯁꯦꯝꯗꯣꯛꯄꯤꯌꯣ ꯍꯥꯏꯅ ꯑꯩꯅ ꯅꯣꯏꯉꯣꯟꯗ ꯔꯤꯀ꯭ꯋꯦꯁ ꯇꯧꯖꯔꯤ ꯅꯣꯏꯅꯁꯨ ꯑꯩꯅ ꯔꯤꯀ꯭ꯋꯦꯁ ꯇꯧꯔꯤꯕꯁꯦ ꯍꯦꯟꯅ ꯇ꯭ꯔꯥꯕꯦꯜꯁꯦ ꯌꯥꯝ ꯅꯨꯡꯉꯥꯏꯅꯕ ꯅꯣꯏꯅꯁꯨ ꯑꯩꯒꯤ ꯀꯟꯕꯤꯅꯦꯟ ꯑꯣꯏꯅꯕ ꯃꯇꯦꯡ ꯄꯥꯡꯕꯤꯔꯛꯀꯅꯤ ꯍꯥꯏꯅꯁꯨ ꯈꯟꯖꯩ ꯌꯥꯝꯅ ꯅꯨꯡꯉꯥꯏꯖꯔꯦ ꯊꯥꯒꯠꯆꯔꯤ